ꯅꯣꯏ ꯀꯩꯅꯣ ꯁꯪꯉꯥꯏ ꯇ꯭ꯔꯥꯕꯦꯜ ꯑꯦꯖꯦꯟꯁꯤ ꯑꯣꯏꯕꯤꯕ꯭ꯔꯣ ꯑꯩꯁꯦ ꯀꯩꯅꯣ ꯅꯣꯏꯗ ꯀꯦꯕ ꯑꯃ ꯕꯨꯛ ꯇꯧꯒꯦ ꯕꯨꯛꯀꯤꯡ ꯇꯧꯒꯦ ꯑꯣꯏꯅ ꯇꯧꯕꯅꯦꯕ ꯑꯩꯕꯨꯗꯤ ꯑꯩꯅ ꯇꯧꯔꯤꯕꯁꯦ ꯀꯩꯅꯣ ꯍꯞꯇꯥ ꯑꯅꯤꯒꯨꯝꯕ ꯂꯩꯔꯒ ꯇꯥꯡ ꯇꯔꯥ ꯃꯉꯥꯗ ꯇꯧꯒꯦ ꯍꯥꯏꯕꯅꯦꯕꯀꯣ ꯑꯗꯣ ꯅꯣꯏꯁꯦ ꯑꯗꯨꯒꯨꯝꯕ ꯃꯇꯝ ꯁꯨꯃꯥꯏꯅ ꯑꯗꯨꯝ ꯌꯥꯝ ꯁꯥꯡꯅ ꯃꯥꯡꯖꯧꯅꯅ ꯇꯧꯅꯁꯨ ꯌꯥꯕ꯭ꯔꯥ ꯑꯗꯨ ꯑꯣꯏꯅ ꯍꯪꯒꯦ ꯇꯧꯕꯅꯤ ꯑꯗꯨ ꯑꯗꯨꯒꯤ ꯀꯩꯅꯣ ꯑꯩꯅ ꯆꯪꯂꯤꯕ ꯆꯠꯅꯤꯡꯕ ꯃꯐꯝꯁꯦ ꯀꯪꯂꯥꯗꯒꯤ ꯀꯩꯅꯣ ꯁꯦꯅꯥꯄꯇꯤ ꯐꯨꯠꯕꯣꯜ ꯒ꯭ꯔꯥꯎꯟꯗꯨꯅ ꯑꯗꯨ ꯐꯥꯎ ꯆꯠꯂꯅꯤꯕ ꯑꯗꯣ ꯄꯩꯁꯥꯒꯨꯝꯕꯁꯨ ꯍꯧꯖꯤꯛ ꯑꯣꯏꯅ ꯕꯨꯛ ꯇꯧꯕꯀꯥꯟꯗ ꯄꯩꯁꯥ ꯄꯤꯗꯧꯒ꯭ꯔꯥ ꯅꯠꯇ꯭ꯔꯒ ꯀꯩꯅꯣ ꯑꯗꯨꯝ ꯌꯥꯕ꯭ꯔꯥ ꯑꯣꯏꯅ ꯍꯪꯒꯦ ꯇꯧꯕꯅꯦ